ꯃꯅꯤꯄꯨꯔꯤ ꯂꯣꯟ ꯑꯁꯤꯒꯤ ꯃꯇꯦꯡꯅ ꯑꯩꯈꯣꯏꯅ ꯖꯥꯠ ꯑꯃꯒ ꯑꯃꯒ ꯐꯥꯎꯗꯣꯛ ꯐꯥꯎꯖꯤꯟ ꯇꯧꯕꯗ ꯌꯥꯝꯅ ꯃꯇꯦꯡ ꯄꯥꯡꯉꯤ ꯑꯗꯨꯒ ꯃꯅꯤꯄꯨꯔꯤ ꯑꯁꯤꯅ ꯑꯩꯈꯣꯏꯅ ꯃꯅꯤꯄꯨꯔꯤ ꯐꯤꯂꯝ ꯑꯗꯒꯤ ꯁꯩꯔꯦꯡꯒꯨꯝꯕ ꯑꯗꯒꯤ ꯂꯥꯏꯔꯤꯛꯁꯤꯡ ꯃꯌꯥꯝ ꯑꯁꯤ ꯄꯨꯊꯣꯛꯏ